ꯑꯩꯍꯥꯛ ꯐꯣꯇꯣꯒ꯭ꯔꯥꯐꯤꯒꯤ ꯈꯣꯡꯊꯥꯡꯗ ꯆꯪꯁꯤꯜꯂꯛꯄ ꯁꯤ ꯌꯥꯝꯅꯗꯤ ꯀꯨꯏꯕꯗꯤ ꯑꯣꯏꯗ꯭ꯔꯤ ꯑꯗꯣ ꯑꯩꯅ ꯈꯟꯖꯕꯗ ꯊꯥꯏꯅꯗꯒꯤ ꯂꯩꯔꯛꯂꯕ ꯅꯤꯌꯣꯝ ꯃꯌꯥꯝ ꯍꯥꯏꯕꯁꯤꯗꯤ ꯑꯗꯨꯝ ꯑꯅꯧꯕ ꯇꯦꯛꯅꯣꯂꯣꯖꯤ ꯄꯨꯊꯣꯔꯛꯑꯒ ꯀꯥꯎꯊꯣꯛꯄꯗꯤ ꯌꯥꯔꯣꯏ ꯍꯥꯏꯅ ꯈꯜꯂꯦ ꯁꯝꯖꯟꯕꯕꯨꯗꯤ ꯃꯥꯟꯕ ꯍꯧꯖꯤꯛꯀꯤ ꯑꯅꯧꯕ ꯗꯤꯖꯤꯇꯦꯜ ꯐꯣꯇꯣꯒ꯭ꯔꯥꯐꯤꯗꯒ ꯇꯧꯔꯛꯏꯔꯁꯦ ꯑꯗꯣ ꯑꯩꯈꯣꯏꯒꯤ ꯀꯝꯄꯨꯇꯔꯥꯏꯁ ꯇꯧꯔꯒ ꯃꯁꯥꯅ ꯑꯗꯨꯝ ꯁꯝꯖꯟꯍꯟꯕꯅꯦꯕ ꯁꯦꯡꯅ ꯍꯥꯏꯔꯕꯗꯗꯤ ꯊꯥꯏꯅꯒꯤ ꯃꯇꯝꯒꯤ ꯐꯣꯇꯣꯁꯤꯡꯅ ꯀ꯭ꯋꯥꯂꯤꯇꯤ ꯍꯦꯟꯅ ꯂꯩ ꯑꯅ ꯈꯜꯂꯦ ꯀꯩꯒꯤꯅꯣꯗ ꯊꯥꯏꯅꯒꯤ ꯃꯇꯝꯗꯗꯤ ꯄꯨꯔꯥ ꯑꯩꯈꯣꯏꯒꯤ ꯃꯦꯅꯨꯑꯦꯜꯂꯤ ꯑꯣꯏꯅ ꯊꯕꯛꯁꯦ ꯂꯣꯏꯅ ꯇꯧꯔꯛꯇꯣꯏꯅꯦ ꯍꯧꯖꯤꯛꯇꯤ ꯕꯇꯟ ꯃꯆꯥ ꯑꯃ ꯅꯝꯕꯗ ꯊꯥꯏꯅꯒꯤ ꯑꯩꯈꯣꯏꯒꯤ ꯈꯨꯠ ꯃꯌꯥꯝ ꯆꯪꯕꯗꯣ ꯑꯗꯨ ꯇꯧꯍꯟꯗ꯭ꯔꯦ ꯑꯗꯣ ꯍꯧꯖꯤꯛ ꯀꯤ ꯃꯇꯝꯗꯁꯨ ꯑꯣꯔ ꯃꯇꯨꯡꯗ ꯂꯥꯛꯀꯗꯕ ꯃꯇꯝꯗꯁꯨ ꯊꯥꯏꯅꯗꯒꯤ ꯂꯩꯔꯛꯂꯤꯕ ꯅꯤꯌꯣꯝ ꯍꯥꯏꯕꯗꯨꯃꯗꯤ ꯊꯨꯒꯥꯏꯕ ꯌꯥꯗꯕ꯭ꯔꯥ ꯍꯥꯏꯅ ꯈꯟꯖꯩ ꯑꯩꯒꯤ ꯃꯣꯠꯇꯗꯤ